ꯑꯩꯈꯣꯏ ꯅꯣꯔꯠ ꯏꯁꯀꯤ ꯑꯣꯏꯅ ꯏꯟꯗꯤꯌꯥꯒꯤ ꯑꯣꯏꯅ ꯑꯩꯈꯣꯏꯅ ꯑꯥꯜꯂꯨ ꯄꯔꯥꯊꯥꯁꯦ ꯑꯩꯒꯤ ꯑꯣꯏꯅꯁꯨ ꯌꯥꯝ ꯄꯥꯝꯕ ꯍꯥꯏꯕꯇꯥꯔꯦ ꯑꯗꯨꯗꯨꯅ ꯑꯥꯜꯂꯨ ꯄꯔꯥꯊꯥꯁꯦ ꯇꯧꯕ ꯃꯇꯝꯗ ꯃꯥꯒꯤ ꯌꯥꯝꯁꯦ ꯍꯥꯟꯅ ꯇꯣꯠꯂꯅꯤ ꯏꯁꯤꯡ ꯍꯥꯞꯄꯅꯤ ꯊꯨꯝ ꯈꯔ ꯍꯥꯞꯄꯅꯤꯀꯣ ꯑꯗꯨꯒ ꯐꯖꯅ ꯃꯨꯟꯅ ꯇꯣꯠꯄꯤꯔꯀꯥꯟꯗ ꯊꯝꯃꯅꯤ ꯑꯗꯨꯒ ꯑꯃꯨꯛ ꯑꯥꯜꯂꯨꯒꯤ ꯀꯩꯅꯣꯁꯦ ꯑꯩꯈꯣꯏꯅ ꯃꯥꯏ ꯃꯊꯦꯜ ꯃꯥꯒꯤ ꯄꯔꯥꯊꯥꯗ ꯍꯥꯞꯀꯗꯕꯁꯤ ꯑꯩꯈꯣꯏꯅ ꯏꯁꯤꯡꯗ ꯐꯖꯅ ꯐꯨꯠꯇꯣꯛꯄꯤꯔꯅꯤ ꯃꯨꯜꯍꯜꯂꯅꯤ ꯑꯗꯨꯒ ꯃꯨꯟꯍꯜꯂꯕꯀꯥꯟꯗ ꯑꯩꯈꯣꯏꯅ ꯃꯔꯣꯏ ꯃꯄꯥꯡ ꯐꯗꯤꯒꯣꯝ ꯇꯤꯜꯂꯧꯒꯁꯦ ꯐꯖꯅ ꯍꯥꯞꯄꯀꯥꯟꯗ ꯃꯥꯒꯤ ꯀꯩꯅꯣꯁꯦ ꯇꯣꯠꯈꯥꯏꯔꯀꯥꯟꯗ ꯃꯦꯠꯈꯥꯏꯔꯒ ꯐꯖꯅ ꯇꯧꯔꯀꯥꯟꯗ ꯑꯥꯜꯂꯨ ꯑꯩꯈꯣꯏꯒꯤ ꯌꯥꯝꯁꯦ ꯌꯥꯝꯁꯤꯗ ꯇꯧꯔꯒ ꯑꯩꯈꯣꯏꯒꯤ ꯃꯥꯒꯤ ꯍꯥꯏꯕꯗꯤ ꯇꯟ ꯑꯃꯒꯤ ꯑꯥꯜꯂꯨ ꯄꯔꯥꯊꯥꯒꯤ ꯃꯥꯏ ꯑꯣꯛꯀꯗꯕ ꯇꯟ ꯌꯥꯝꯁꯦ ꯂꯧꯔꯅꯤ ꯂꯧꯔꯀꯥꯟꯁꯤꯗ ꯑꯥꯜꯂꯨꯗꯣ ꯍꯥꯞꯄꯀꯥꯟꯗ ꯐꯖꯅ ꯃꯥꯒꯤ ꯀꯩꯅꯣꯁꯤꯗ ꯃꯅꯨꯡꯁꯤꯗ ꯀꯩꯅꯣ ꯇꯧꯔꯒ ꯇꯛꯀꯗꯣꯏꯅꯦꯕ ꯑꯗ ꯍꯥꯞꯄꯒ ꯑꯩꯈꯣꯏꯅ ꯈꯥꯡ ꯊꯥꯡꯒꯠꯂꯒ ꯐꯖꯅ ꯍꯥꯞꯄꯤꯔꯅꯤ ꯍꯥꯞꯄꯀꯥꯟꯗ ꯍꯧꯔꯅꯤ ꯍꯧꯔꯅꯤ ꯍꯧꯔꯒ ꯃꯥꯒꯤ ꯆꯥꯕ ꯌꯥꯕꯒꯤ ꯆꯥꯡ ꯃꯨꯜꯂꯛꯄꯁꯤꯗ ꯑꯩꯈꯣꯏꯅ ꯂꯧꯊꯕꯤꯔꯒ ꯇꯧꯔꯒ ꯑꯗꯨ ꯃꯥꯒ ꯆꯥꯟꯅꯕꯒꯤ ꯑꯩꯈꯣꯏꯅ ꯇꯧꯕꯁꯤꯅ ꯑꯃꯨꯛ ꯀꯩꯅꯣꯒꯨꯝꯕ ꯍꯋꯥꯏ ꯊꯣꯡꯕ ꯑꯣꯏꯔꯁꯨ ꯌꯥꯔꯦ ꯍꯋꯥꯏꯒꯨꯝꯕꯗꯤ ꯑꯗꯨꯝ ꯊꯣꯡꯉꯦ ꯑꯗꯨꯀꯥꯟꯗ ꯀꯥꯡꯉꯧ ꯈꯔ ꯑꯗꯨꯝ ꯌꯥꯎꯍꯜꯂꯀꯥꯟꯗ ꯍꯋꯥꯏꯁꯦ ꯐꯖꯅ ꯀꯥꯝꯊꯣꯛꯄꯤꯔꯒ ꯖꯤꯔꯥ ꯀꯩꯀꯥ ꯃꯔꯣꯏ ꯃꯔꯥꯡ ꯍꯥꯞꯄꯒ ꯁꯣꯛ ꯇꯧꯊꯣꯛꯄꯤꯔꯅꯤꯀꯣ ꯑꯗꯨꯒ ꯇꯧꯔꯒ ꯁꯨꯃꯥꯏꯅ ꯆꯥꯕꯅꯗꯤ ꯍꯦꯟꯅꯗꯤ ꯑꯥꯜꯂꯨ ꯄꯔꯥꯊꯥꯒꯤ ꯀꯩꯅꯣꯁꯦ ꯌꯥꯝꯅ ꯃꯒꯨꯟ ꯂꯩꯕ ꯍꯥꯎꯕ ꯍꯦꯟꯕ ꯍꯥꯏꯇꯥꯔꯦ ꯁꯨꯃꯥꯏꯅ ꯑꯣꯏꯌꯦ